ꯁꯕꯦꯟꯇꯤꯟ ꯐꯦꯕꯋꯥꯔꯤ ꯅꯥꯏꯟꯇꯤꯟ ꯅꯥꯏꯟꯇꯤ ꯇ꯭ꯋꯦꯟꯇꯤ ꯑꯣꯛꯇꯣꯕꯔ ꯇꯨ ꯊꯥꯎꯖꯟ ꯇ꯭ꯋꯦꯟꯇꯤ ꯊ꯭ꯔꯤ ꯐꯤꯞ ꯁꯦꯞꯇꯦꯝꯕꯔ ꯇꯨ ꯊꯥꯎꯖꯟ ꯇ꯭ꯋꯦꯟꯇꯤ ꯇꯦꯟ ꯅꯣꯕꯦꯝꯕꯔ ꯅꯥꯏꯟꯇꯤꯟ ꯅꯥꯏꯟꯇꯤ ꯋꯥꯟ ꯐꯤꯐꯇꯤꯟ ꯃꯥꯔꯁ ꯅꯥꯏꯟꯇꯤꯟ ꯑꯥꯏꯇꯤ ꯑꯥꯏꯠ